ꯑꯩꯍꯥꯛ ꯏꯁꯂꯥꯝ ꯂꯥꯏꯅꯤꯡ ꯆꯠꯄ ꯏꯟꯗꯤꯌꯥꯟ ꯁꯤꯇꯤꯖꯦꯟ ꯑꯃꯈꯛꯅꯤ ꯏꯁꯂꯥꯝ ꯂꯥꯏꯅꯤꯡ ꯑꯁꯦ ꯆꯠꯄ ꯃꯇꯝꯗ ꯑꯩꯍꯥꯛꯅ ꯊꯦꯡꯈꯤꯕ ꯊꯦꯡꯅꯈꯤꯕ ꯏꯟꯁꯤꯗꯦꯟ ꯌꯥꯝꯅ ꯅꯨꯡꯉꯥꯏꯖꯕ ꯏꯟꯁꯤꯗꯦꯟ ꯈꯔ ꯍꯥꯏꯔꯒꯗꯤ ꯔꯃꯗꯥꯟ ꯊꯥ ꯑꯁꯤ ꯂꯣꯏꯔꯕ ꯃꯇꯨꯡꯗ ꯏꯠꯗꯨꯜ ꯐꯤꯜꯇꯔꯒꯤ ꯅꯃꯥꯁ ꯁꯣꯜꯂꯕ ꯁꯣꯟꯕ ꯅꯨꯃꯤꯠ ꯏꯗꯤꯒꯥ ꯑꯁꯤꯗ ꯑꯩꯈꯣꯏꯒꯤ ꯅꯨꯡꯁꯤ ꯑꯩꯈꯣꯏꯒꯤ ꯃꯄꯨ ꯅꯨꯡꯁꯤꯔꯕ ꯑꯂꯥꯒꯤ ꯃꯤꯡ ꯂꯧꯔꯒ ꯅꯃꯥꯖ ꯁꯣꯟꯈꯤꯕ ꯑꯗꯨꯗꯒꯤ ꯍꯦꯟꯅ ꯅꯨꯡꯉꯥꯏꯕ ꯄꯨꯟꯁꯤꯗ ꯑꯃꯨꯛꯇ ꯊꯦꯡꯅꯈꯤꯗ꯭ꯔꯤ

ꯏꯁꯂꯥꯝ ꯂꯥꯏꯅꯤꯡ ꯆꯠꯄ ꯃꯇꯝꯗ ꯐꯖꯕ ꯁꯛꯇꯝ ꯃꯌꯥꯝ ꯑꯃ ꯊꯦꯡꯅꯩ ꯐꯖ ꯃꯌꯥꯝ ꯑꯃ ꯊꯦꯡꯅꯩ ꯈꯔ ꯍꯥꯏꯔꯕ ꯃꯇꯝꯗ ꯏꯃꯥꯟ ꯇꯧꯕ ꯍꯥꯏꯕꯗꯤ ꯃꯤꯉꯣꯟꯗ ꯀꯥꯏꯗꯕ ꯃꯤꯕꯨ ꯐꯅꯅꯕ ꯇꯧꯕ ꯑꯗꯨꯒ ꯏꯟꯀꯥꯔ ꯇꯧꯗꯕ ꯍꯥꯏꯕꯗꯤ ꯄꯣꯡꯊꯣꯛ ꯆꯥꯎꯊꯣꯛꯇꯕ ꯐꯅꯌꯥꯝ ꯆꯥꯎꯕ ꯃꯤ ꯑꯣꯏꯖꯁꯅꯨ ꯐꯅꯌꯥꯝ ꯄꯩꯁꯥ ꯄꯥꯏꯕ ꯃꯤ ꯑꯣꯏꯔꯒꯁꯨ ꯃꯤꯕꯨ ꯀꯥꯏꯗꯅꯕ ꯃꯤꯉꯣꯟꯗ ꯃꯤꯅ ꯐꯅꯅꯕ ꯃꯤꯕꯨ ꯅꯨꯡꯁꯤꯅꯕ ꯊꯕꯛ ꯇꯧꯕ ꯑꯁꯤ ꯍꯧꯖꯤꯛ ꯗꯨꯅꯤꯌꯥꯒꯤ ꯗꯨꯅꯤꯌꯥꯗ ꯍꯤꯡꯉꯤꯉꯩ ꯃꯇꯝꯗ ꯑꯈꯦꯔꯠꯀꯤꯗꯃꯛ ꯍꯥꯏꯕꯗꯤ ꯁꯤꯔꯕ ꯃꯇꯨꯡꯗ ꯌꯥꯝꯅ ꯀꯥꯅꯔꯛꯀꯅꯤ ꯑꯁꯤꯒꯤ ꯇꯧꯗꯕ ꯇꯥꯔꯒꯗꯤ ꯍꯌꯦꯡ ꯑꯩꯈꯣꯏꯒꯤ ꯗꯨꯅꯤꯌꯥꯒꯤ ꯄꯨꯟꯁꯤ ꯑꯁꯤꯗꯤ ꯈꯔ ꯈꯛꯇꯅꯤ ꯆꯍꯤ ꯈꯔ ꯈꯛꯇꯅꯤ ꯁꯤꯔꯕ ꯃꯇꯨꯡꯗ ꯂꯩꯔꯨꯒꯗꯕ ꯃꯐꯝ ꯑꯗꯨꯗꯤ ꯌꯥꯝꯅ ꯊꯤꯅ ꯁꯥꯡꯈ꯭ꯔꯦ ꯃꯗꯨꯗ ꯋꯥꯍꯪ ꯄꯥꯎꯍꯪ ꯇꯧꯔꯛꯄ ꯃꯇꯝꯗ ꯑꯩꯍꯥꯛꯅ ꯑꯐꯕ ꯇꯧꯈ꯭ꯔꯕ ꯃꯇꯝ ꯇꯧꯈ꯭ꯔꯕꯗꯤ ꯍꯌꯦꯡ ꯑꯈꯦꯔꯠꯇꯗꯤ ꯌꯥꯝꯅ ꯅꯨꯡꯉꯥꯏꯅ ꯍꯤꯡꯂꯨꯒꯅꯤ

ꯑꯩꯍꯥꯛꯅ ꯌꯥꯝꯅ ꯅꯨꯡꯉꯥꯏꯈꯤꯕ ꯄꯨꯟꯁꯤꯒꯤ ꯑꯣꯏꯕ ꯑꯃ ꯍꯥꯏꯔꯒꯗꯤ ꯑꯉꯥꯡ ꯑꯣꯏꯔꯤꯉꯩ ꯃꯇꯝꯅꯤ ꯑꯩꯍꯥꯛ ꯅ ꯀ꯭ꯂꯥꯁ ꯊ꯭ꯔꯤ ꯀꯥꯕ ꯇꯥꯖ ꯏꯁꯇꯦꯟꯗꯔꯠ ꯏꯪꯂꯤꯁ ꯁ꯭ꯀꯨꯜ ꯁꯉꯥꯏꯌꯨꯝꯐꯝꯒꯤ ꯃꯐꯝ ꯑꯃꯗ ꯑꯩꯍꯥꯛ ꯀ꯭ꯂꯥꯁ ꯊ꯭ꯔꯤ ꯀꯥꯔꯛꯈꯤ ꯃꯗꯨꯗ ꯑꯩꯍꯥꯛꯅ ꯌꯥꯝꯅ ꯊꯤꯅ ꯅꯨꯡꯉꯥꯏꯖꯕ ꯑꯗꯨꯒꯨꯝ ꯑꯗꯨꯃꯨꯛ ꯅꯨꯡꯉꯥꯏꯕ ꯃꯇꯝ ꯑꯗꯣ ꯑꯃꯨꯛ ꯍꯟꯅꯗꯤ ꯐꯪꯉꯔꯣꯏ ꯑꯉꯥꯡ ꯑꯣꯏꯔꯤꯉꯩ ꯃꯇꯝꯗꯣ ꯆꯥꯎꯔꯒ ꯅꯨꯡꯉꯥꯏꯕ ꯍꯥꯏꯔꯒꯗꯤ ꯑꯩꯍꯥꯛꯅ ꯃꯦꯗꯤꯀꯦꯜ ꯀꯣꯔꯁ ꯑꯃ ꯇꯝꯖꯕ ꯐꯪꯕꯁꯤ ꯑꯁꯤꯗꯒꯤ ꯍꯦꯟꯅ ꯅꯨꯡꯉꯥꯏꯕ ꯂꯩꯇꯦ ꯑꯩꯍꯥꯛꯀꯤ ꯍꯣꯠꯅꯖꯃꯟꯅ ꯁꯤꯅꯤ ꯊꯦꯡꯀ꯭ꯌꯨ